ꯑꯥ ꯍꯜꯂꯣ

ꯑꯥ ꯑꯗꯨ ꯀꯔꯤ ꯀꯔꯤ ꯂꯧꯗꯣꯏꯅꯣ ꯍꯥꯏꯕꯤꯌꯨꯅꯦ

ꯑꯥꯎ ꯐꯪꯅꯤ ꯐꯪꯅꯤ ꯂꯣꯏꯅꯃꯛ ꯁꯨꯅ ꯐꯪꯅꯤ ꯀꯔꯤ ꯀꯔꯤ ꯂꯧꯒꯦꯕ ꯑꯣ ꯍꯣꯏ ꯑꯗꯨ ꯂꯧꯕꯗꯤ ꯀꯃꯥꯏ ꯇꯧꯅꯤ ꯑꯣ ꯑꯗꯨꯗꯤ ꯑꯥ ꯗꯤꯂꯤꯕ꯭ꯔꯤ ꯇꯧꯔꯗꯤ ꯑꯥ ꯑꯦꯛꯁꯇ꯭ꯔꯥ ꯆꯥꯔꯖꯀꯨꯝꯕ ꯆꯪꯅꯤ ꯑꯦꯛꯁꯇ꯭ꯔꯥ ꯆꯥꯔꯖ ꯑꯣ ꯄꯩꯁꯥ ꯉꯥꯏꯈꯣ ꯄꯩꯁꯥ ꯈꯣꯠꯈꯤꯒꯦꯕꯀꯣ ꯑꯥ ꯑꯗꯨꯗꯤ ꯄꯩꯁꯥ ꯅꯪꯒꯤꯁꯦ ꯋꯥꯟ ꯊꯥꯎꯖꯟ ꯁꯕꯦꯟ ꯍꯟꯗ꯭ꯔꯦꯠ ꯇꯥꯔꯦ ꯗꯤꯂꯤꯕ꯭ꯔꯤ ꯆꯥꯔꯖꯀ ꯂꯣꯏꯅꯃꯛ ꯑꯥ ꯅꯪꯒꯤ ꯑꯣ ꯅꯣꯏ ꯑꯣ ꯍꯣꯏ ꯍꯣꯏ ꯑꯗꯨꯗꯤ ꯑꯩ ꯗꯤꯂꯤꯕ꯭ꯔꯤ ꯇꯧꯖꯔꯒꯦꯀꯣ ꯄꯨꯡ ꯀꯌꯥꯋꯥꯏ ꯇꯧꯔꯛꯎꯒꯦ ꯑꯥ ꯀꯔꯤ ꯍꯥꯏꯕ ꯑꯃꯨꯛꯀ ꯔꯤꯄꯤꯠ ꯇꯧꯕꯤꯒꯦꯔꯥ

ꯑꯥ ꯑꯗꯨ ꯍꯤꯗꯥꯛꯁꯤꯡꯗꯣ ꯅꯪ ꯀꯃꯥꯏ ꯁꯤꯖꯤꯟꯅꯒꯅꯤ ꯎꯝ ꯀꯃꯥꯏꯅ ꯍꯥꯏꯗꯤ ꯁꯤ ꯂꯧꯕꯗ ꯁꯤ ꯀꯌꯥ ꯍꯥꯞꯇꯣꯏꯅꯣ ꯁꯤ ꯇꯧꯗꯣꯏꯅꯣꯗꯤ ꯈꯪꯕꯤꯔꯕ꯭ꯔꯥ ꯑꯣ ꯑꯗꯨꯗꯤ ꯍꯣ ꯍꯣꯏ ꯍꯣꯏ ꯑꯗꯨ ꯄꯦꯃꯦꯟꯗꯤ ꯀꯃꯥꯏ ꯇꯧꯕ ꯑꯧ ꯍꯣꯏ ꯍꯣꯏ ꯍꯌꯦꯡ ꯑꯗꯨꯗꯤ ꯗꯤꯂꯤꯕ꯭ꯔꯤ ꯇꯧꯖꯔꯒꯦꯀꯣ ꯍꯣꯏ ꯍꯣꯏ ꯍꯣꯏ ꯃꯊꯪꯗꯁꯨ ꯑꯗꯨꯝ ꯂꯩꯕ ꯂꯥꯛꯄꯤꯌꯨ ꯑꯩꯈꯣꯏ ꯁ꯭ꯇꯣꯔꯗꯀꯣ ꯍꯣꯏ ꯐꯔꯦ ꯐꯔꯦ ꯌꯥꯝ ꯅꯨꯡꯉꯥꯏꯔꯦ ꯊꯝꯃꯒꯦ ꯊꯝꯃꯦ